ꯍꯦꯜꯂꯣ ꯇꯥꯏꯌꯦ ꯑꯥꯎ ꯃꯥꯅꯦ

ꯍꯣꯏ ꯌꯥꯅꯤ ꯀꯩꯀꯩ ꯂꯧꯗꯣꯏꯅꯣ ꯍꯥꯏꯁꯦ ꯑꯥ ꯍꯣꯏ ꯀꯌꯥꯝ ꯂꯧꯕꯤꯗꯣꯏꯅꯣ ꯃꯃꯜꯁꯤ ꯀꯣꯕꯤꯅ ꯀꯦꯖꯤꯗ ꯀꯨꯟꯊ꯭ꯔꯥ ꯑꯣꯜꯂꯦ ꯑꯗꯨꯒ ꯍꯪꯒꯥꯝꯅ ꯀꯦꯖꯤ ꯑꯣꯟꯗꯦ ꯍꯪꯒꯥꯝꯗꯤ ꯃꯄꯨꯟ ꯑꯣꯏꯅ ꯄꯨꯜꯂꯦ ꯃꯄꯨꯟꯗ ꯁꯨꯝ ꯇꯔꯥꯃꯉꯥ ꯄꯤꯕ ꯀꯨꯟ ꯄꯤꯕ ꯑꯗꯨꯃꯥꯏꯅ ꯇꯧꯋꯦ

ꯍꯣꯏ ꯌꯥꯝꯅ ꯁꯨꯝ ꯂꯧꯔꯒꯗꯤ ꯑꯣꯐꯔ ꯌꯦꯡꯒꯅꯤꯗ ꯑꯗꯣ ꯁꯨꯝ ꯑꯇꯩ ꯑꯍꯦꯟꯕ ꯀꯩꯀꯩ ꯂꯧꯒꯗꯕ ꯂꯩꯔꯤꯒꯦ ꯑꯥ ꯍꯣꯏ ꯍꯣꯏ ꯑꯗꯨꯗꯤ ꯁꯨꯝ ꯑꯃꯨꯛ ꯄꯥꯎ ꯐꯥꯎꯅꯔꯁꯤꯀꯣ